ꯊꯧꯕꯥꯜ ꯖꯤꯂꯥ ꯑꯁꯤꯗ ꯂꯩꯔꯤꯕ ꯃꯍꯩ ꯃꯁꯤꯡ ꯇꯝꯐꯝ ꯁꯤꯗ ꯈꯨꯗꯣꯡ ꯆꯥꯕ ꯀꯌꯥ ꯑꯃ ꯍꯧꯖꯤꯛꯇꯤ ꯂꯩꯔꯦ ꯑꯉꯥꯡ ꯄꯤꯛꯈ꯭ꯔꯕ ꯑꯉꯥꯡꯁꯤꯡ ꯁ꯭ꯀꯨꯜ ꯀꯥꯕ ꯍꯩꯅꯗ꯭ꯔꯤꯕ ꯑꯉꯥꯡꯁꯤꯡꯒꯤ ꯁ꯭ꯀꯨꯜ ꯀꯥꯕ ꯍꯩꯅꯅꯕ ꯀꯤꯗꯁ ꯁꯦꯟꯇꯔꯗꯒꯤ ꯍꯧꯔꯒ ꯑꯋꯥꯡꯕ ꯊꯥꯛꯀꯤ ꯃꯍꯩ ꯇꯝꯐꯝ ꯀꯣꯂꯦꯖꯁꯤꯡꯅ ꯀꯣꯂꯦꯖꯅꯆꯤꯡꯕ ꯑꯁꯤꯅꯆꯤꯡꯕ ꯃꯐꯝ ꯐꯥꯎꯕ ꯂꯩꯔꯦ ꯁ꯭ꯀꯨꯜꯁꯨ ꯊꯣꯡꯒꯥꯟ ꯈꯨꯗꯤꯡꯒꯤ ꯁ꯭ꯀꯨꯜ ꯑꯌꯥꯝꯕ ꯂꯩꯔꯕꯅꯤꯅ ꯂꯝ ꯂꯥꯞꯅ ꯊꯥꯕ ꯉꯝꯖꯗꯕ ꯃꯃꯥ ꯃꯄꯥꯁꯤꯡꯗꯁꯨ ꯈꯨꯗꯣꯡ ꯌꯥꯝꯅ ꯆꯥꯍꯜꯂꯤ ꯊꯣꯡꯒꯥꯟ ꯈꯨꯗꯤꯡꯒꯤ ꯑꯌꯥꯝꯕꯅ ꯂꯩꯀꯥꯏ ꯑꯃꯗ ꯑꯗꯨꯝ ꯁ꯭ꯀꯨꯜ ꯑꯃꯗꯤ ꯍꯧꯖꯤꯛꯀꯤ ꯃꯇꯝꯗ ꯑꯗꯨꯝ ꯑꯌꯥꯝꯕꯅ ꯂꯩ ꯊꯧꯕꯥꯜ ꯍꯩꯔꯣꯛꯇꯁꯨ ꯏꯁꯇꯔꯟ ꯄꯣꯄꯨꯂꯔ ꯍꯩꯔꯣꯛ ꯍꯥꯏ ꯁ꯭ꯀꯨꯜ ꯑꯦꯗꯚꯥꯟꯁ ꯅꯣꯂꯦꯖ ꯁ꯭ꯀꯨꯜ ꯑꯦꯗꯚꯥꯟꯁ ꯅꯣꯂꯦꯖ ꯁ꯭ꯀꯨꯜ ꯑꯁꯤꯅ ꯗꯣꯔꯦꯟꯗ꯭ꯔꯣ ꯃꯦꯃꯣꯔꯤꯌꯦꯜ ꯑꯁꯤꯅꯆꯤꯡꯕ ꯂꯩ ꯊꯧꯕꯥꯜ ꯋꯥꯡꯖꯤꯡꯗꯁꯨ ꯂꯝꯗꯤꯡ ꯍꯥꯏ ꯁ꯭ꯀꯨꯜ ꯋꯥꯡꯖꯤꯡ ꯍꯥꯏ ꯁ꯭ꯀꯨꯜ ꯋꯥꯡꯖꯤꯡ ꯍꯥꯏ ꯁ꯭ꯀꯨꯜ ꯋꯥꯡꯖꯤꯡ ꯍꯥꯏ ꯁꯀꯨꯜ ꯂꯝꯗꯤꯡ ꯍꯥꯏ ꯁ꯭ꯀꯨꯜ ꯑꯁꯤꯅꯆꯤꯡꯕ ꯑꯗꯒꯤ ꯊꯧꯕꯥꯜꯗ ꯆꯧꯌꯥꯏꯃ ꯈꯪꯉꯕꯣꯛꯇ ꯀꯦ ꯑꯦꯝ ꯕ꯭ꯂꯨꯃꯤꯡ ꯅꯤꯌꯨ ꯄꯕ꯭ꯂꯤꯛ ꯑꯁꯤꯅ ꯆꯤꯡꯕ ꯁ꯭ꯀꯨꯜ ꯀꯌꯥ ꯑꯃꯁꯨ ꯂꯩꯔꯦ ꯋꯥꯡꯖꯤꯡꯗ ꯀꯣꯂꯦꯖꯇ ꯍꯥꯏꯔꯒꯁꯨ ꯋꯥꯡꯖꯤꯡꯗ ꯑꯅꯛꯄ ꯑꯗꯨꯝ ꯊꯧꯕꯥꯜ ꯖꯤꯂꯥꯒꯤ ꯑꯣꯏꯅ ꯑꯗꯨ ꯀꯣꯂꯦꯖꯁꯦ ꯀꯣꯂꯦꯖ ꯑꯍꯨꯝ ꯃꯍꯩ ꯑꯋꯥꯡꯕ ꯃꯊꯛꯀꯤ ꯃꯍꯩ ꯇꯝꯅꯕ ꯀꯣꯂꯦꯖ ꯑꯍꯨꯝ ꯂꯩ ꯋꯥꯏ ꯀꯦ ꯀꯣꯂꯦꯖ ꯋꯥꯡꯖꯤꯡ ꯋꯥꯏꯈꯣꯝ ꯃꯅꯤ ꯒꯥꯔꯜꯁ ꯀꯣꯂꯦꯖ ꯊꯧꯕꯥꯜ ꯊꯧꯕꯥꯜ ꯋꯥꯡꯃ ꯇꯥꯕ ꯊꯧꯕꯥꯜ ꯑꯣꯀ꯭꯭ꯔꯝ ꯊꯧꯕꯥꯜ ꯀꯣꯂꯦꯖ ꯊꯧꯕꯥꯜ ꯕꯖꯥꯔ ꯁꯨꯃꯥꯏꯅ ꯑꯁꯤꯅꯆꯤꯡꯕ ꯂꯩ ꯊꯧꯕꯥꯜ ꯈꯨꯗꯣꯡ ꯆꯥꯕꯁꯤꯗ ꯈꯨꯗꯣꯡ ꯁ꯭ꯀꯨꯜꯁꯤꯡ ꯑꯁꯤꯗ ꯈꯨꯗꯣꯡ ꯆꯥꯕ ꯃꯌꯥꯝ ꯑꯃ ꯄꯤ ꯑꯉꯥꯡꯁꯤꯡꯅ ꯃꯁꯥ ꯃꯎꯨ ꯐꯅꯕ ꯁꯥꯟꯅ ꯈꯣꯠꯅꯕꯁꯨ ꯇꯥꯛꯄꯤ ꯂꯥꯏꯔꯤꯛ ꯂꯥꯏꯁꯨꯗ ꯅꯠꯇꯅ ꯃꯈꯣꯏꯗ ꯃꯇꯧ ꯀꯔꯝꯅ ꯃꯤꯃꯥꯡ ꯊꯣꯛꯄ ꯉꯝꯒꯗꯒꯦ ꯃꯇꯧ ꯀꯔꯝꯅ ꯃꯤ ꯊꯦꯡꯅꯒꯗꯒꯦ ꯇꯨꯡꯒꯤ ꯄꯨꯟꯁꯤꯗ ꯃꯥꯏ ꯄꯥꯛꯅꯅꯕ ꯀꯥꯌꯥ ꯑꯃ ꯇꯥꯛꯄꯤ ꯍꯥꯏꯔꯤꯕ ꯈꯨꯗꯣꯡ ꯆꯥꯕ ꯆꯥꯎꯈꯠꯄ ꯃꯍꯩ ꯃꯁꯤꯡ ꯇꯝꯕꯁꯤꯅ ꯑꯉꯥꯡ ꯑꯁꯤꯗ ꯆꯥꯎꯈꯠꯄꯗ ꯌꯥꯝꯅ ꯖꯤꯜꯂꯥꯗꯨꯒꯤ ꯆꯥꯎꯈꯠꯄꯗ ꯌꯥꯝꯅ ꯃꯥꯡꯖꯤꯜ ꯊꯥꯍꯜꯂꯤ ꯍꯥꯏꯕꯗꯤ ꯀꯔꯝꯕꯅ ꯊꯕꯛꯅ ꯇꯧꯒꯗꯒꯦ ꯀꯔꯝꯕ ꯊꯕꯛꯅ ꯇꯧꯔꯣꯏꯗꯒꯦ ꯍꯥꯏꯕꯅꯆꯤꯡꯕ ꯊꯕꯛꯁꯤꯡ ꯑꯁꯤꯁꯨ ꯃꯈꯣꯏꯗ ꯇꯧꯒꯗꯕ ꯇꯧꯔꯣꯏꯗꯕ ꯊꯕꯛꯁꯤꯡ ꯑꯐꯕ ꯊꯕꯛꯁꯤꯡꯗꯣ ꯇꯥꯛꯄꯤꯔꯕꯅꯤꯅ ꯃꯈꯣꯏꯅꯁꯨ ꯇꯧꯒꯗꯕ ꯊꯕꯛ ꯇꯧꯔꯣꯏꯗꯕ ꯊꯕꯛꯇꯣ ꯈꯪꯉꯕꯅꯤꯅ ꯃꯈꯣꯏꯗ ꯌꯥꯝꯅ ꯂꯥꯏꯅ ꯊꯣꯛ ꯍꯜꯂꯤ ꯃꯍꯩ ꯃꯁꯤꯡ ꯃꯍꯩ ꯃꯁꯤꯡ ꯇꯝꯕꯒꯤ ꯈꯨꯗꯣꯡ ꯆꯥꯕꯁꯦ ꯁꯔꯀꯥꯔꯒꯤ ꯁ꯭ꯀꯨꯜꯅꯁꯨ ꯈꯨꯗꯣꯡ ꯆꯥꯕ ꯌꯥꯝꯅ ꯄꯤꯔꯦ ꯂꯥꯏꯔꯤꯛ ꯂꯥꯏꯁꯨ ꯂꯩꯕ ꯉꯝꯗꯕ ꯂꯥꯏꯔꯤꯛꯇꯤ ꯇꯝꯖꯅꯤꯡꯕ ꯂꯥꯏꯔꯤꯛꯇꯤ ꯂꯩꯕ ꯉꯝꯗꯕ ꯑꯉꯥꯡꯁꯤꯡꯗꯁꯨ ꯂꯥꯏꯔꯤꯛꯁꯦ ꯐ꯭ꯔꯤꯗ ꯄꯤꯕꯤꯕ ꯃꯐꯤ ꯃꯔꯣꯟ ꯐ꯭ꯔꯤꯗ ꯄꯤꯕꯤꯕ ꯆꯥꯅ ꯊꯛꯅꯅꯕ ꯑꯗꯨꯝ ꯁ꯭ꯀꯨꯜꯗ ꯆꯥꯛ ꯑꯦꯟꯁꯥꯡ ꯄꯤꯖꯕꯤꯕ ꯑꯁꯤꯅ ꯆꯤꯡꯕ ꯃꯌꯥꯝ ꯑꯃ ꯇꯧꯕꯤ ꯑꯅꯛꯄꯗꯁꯨ ꯀꯣꯆꯤꯡ ꯀ꯭ꯂꯥꯁ ꯀꯣꯆꯤꯡ ꯀ꯭ꯂꯥꯁ ꯃꯌꯥꯝ ꯑꯃ ꯍꯥꯡꯗꯣꯛꯇꯅ ꯀ꯭ꯂꯥꯁ ꯇꯦꯟ ꯊꯥꯒꯗꯕ ꯀ꯭ꯂꯥꯁ ꯇꯨꯋꯦꯜꯕ ꯊꯥꯒꯗꯕ ꯑꯉꯥꯡꯁꯤꯡꯗꯁꯨ ꯍꯦꯟꯅ ꯂꯥꯏꯔꯤꯛ ꯄꯥꯍꯟꯅꯤꯡꯕꯒꯤ ꯍꯦꯟꯅ ꯁ꯭ꯀꯨꯜꯗ ꯇꯥꯛꯂꯛꯄꯗ ꯁꯣꯊꯍꯧꯕ ꯍꯥꯏꯗꯤ ꯆꯤꯠꯊꯍꯧꯕꯁꯤꯡ ꯑꯉꯥꯡꯁꯤꯡꯅ ꯈꯪꯍꯧꯗꯕꯁꯤꯡꯗꯣ ꯀꯣꯆꯤꯡ ꯀ꯭ꯂꯥꯁꯇ ꯇꯧꯔꯒ ꯃꯦꯟꯈꯠꯄꯤꯕ ꯑꯁꯤꯅꯆꯤꯡꯕꯗ ꯌꯥꯝ ꯇꯧꯔꯕꯅꯤꯅ ꯃꯈꯣꯏꯅꯁꯨ ꯈꯨꯗꯣꯡ ꯆꯥꯕ ꯌꯥꯝꯅ ꯂꯩꯍꯜꯂꯤ ꯂꯩꯉꯥꯛꯀꯤ ꯃꯍꯩꯁꯪꯁꯤꯡ ꯑꯁꯤ ꯍꯧꯖꯤꯛꯀꯤ ꯃꯇꯝꯗꯗꯤ ꯌꯥꯝꯅ ꯐꯔꯦ ꯑꯣꯖꯥ ꯃꯇꯤꯛ ꯆꯥꯅ ꯂꯩꯔꯦ ꯁ꯭ꯀꯨꯜꯗ ꯂꯥꯏꯔꯤꯛꯁꯨ ꯐꯖꯅ ꯇꯥꯛꯄꯤꯔꯦ ꯄ꯭ꯔꯥꯏꯚꯦꯠ ꯁ꯭ꯀꯨꯜ ꯑꯃꯒ ꯂꯩꯉꯥꯛꯀꯤ ꯁ꯭ꯀꯨꯜ ꯑꯃꯒ ꯌꯦꯡꯅꯔꯨꯕꯗ ꯊꯣꯏꯅ ꯈꯦꯠꯅꯕ ꯂꯩꯇ꯭ꯔꯦ ꯂꯥꯏꯔꯤꯛꯁꯤꯡ ꯂꯥꯏꯔꯤꯛ ꯐꯖꯅ ꯇꯥꯛꯄꯤꯔꯦ ꯃꯐꯤ ꯃꯔꯣꯟ ꯐꯖꯅ ꯄꯤꯕꯤꯕ ꯂꯔꯤꯛ ꯂꯥꯏꯔꯤꯛꯅꯆꯤꯡꯕ ꯑꯋꯥꯠꯄꯁꯤꯡ ꯂꯣꯏꯅ ꯄꯤꯕꯤꯔꯕꯅꯤꯅ ꯁꯔꯀꯥꯔꯒꯤ ꯁ꯭ꯀꯨꯜꯒ ꯁꯔꯀꯥꯔꯒꯤ ꯃꯍꯩꯂꯣꯏꯁꯪ ꯁꯤꯡꯁꯤꯒ ꯄ꯭ꯔꯥꯏꯚꯦꯠꯀꯤ ꯃꯍꯩ ꯂꯣꯏꯁꯪꯁꯤꯡꯁꯤꯒ ꯑꯌꯥꯝꯕꯅ ꯑꯗꯨꯝ ꯃꯥꯅꯔꯦ